ꯌꯨꯝ ꯑꯃꯗ ꯃꯤꯑꯣꯏ ꯄꯨꯟꯅ ꯂꯩꯔꯕꯗꯤ ꯆꯥꯛꯈꯨꯝ ꯄꯨꯟꯕ ꯍꯥꯏꯕꯁꯦ ꯃꯍꯧꯁꯥꯅ ꯇꯥꯔꯒ ꯂꯩꯔꯕ ꯋꯥꯐꯝꯅꯤ ꯆꯥꯛꯈꯨꯝ ꯑꯃꯗ ꯊꯣꯡ ꯊꯥꯛꯂꯤꯕ ꯌꯨꯝꯗꯨꯒꯤ ꯃꯧ ꯅꯠꯇ꯭ꯔꯒ ꯌꯨꯝꯗꯨꯒꯤ ꯅꯨꯄꯤ ꯑꯣꯏꯕ ꯑꯍꯜꯅ ꯑꯣꯏꯒꯜꯂꯤ ꯊꯣꯡ ꯊꯥꯛꯂꯤꯕ ꯀꯔꯤꯒꯨꯝꯕ ꯃꯇꯝꯗꯁꯨ ꯌꯨꯝꯗꯨꯗ ꯂꯩꯕ ꯅꯨꯄꯥꯁꯤꯡꯅꯁꯨ ꯊꯣꯡꯕ ꯌꯥꯎꯏ ꯅꯨꯄꯤ ꯍꯥꯏꯕ ꯂꯩꯇꯦ ꯅꯨꯄꯥ ꯍꯥꯏꯕ ꯂꯩꯇꯦ ꯆꯥꯛꯈꯨꯝꯗꯨꯗ ꯑꯉꯝ ꯑꯉꯝ ꯃꯇꯦꯡ ꯄꯥꯡꯂꯒ ꯌꯨꯝ ꯑꯃ ꯄꯥꯟꯕ ꯉꯝꯅꯕ ꯍꯣꯠꯅꯩ ꯑꯌꯥꯝꯕ ꯃꯇꯝꯗ ꯌꯨꯝ ꯑꯃꯒꯤ ꯑꯍꯜꯁꯤꯡꯅ ꯅꯣꯡꯃꯗ ꯅꯣꯡꯃꯗꯨꯒꯤ ꯆꯥꯛꯈꯨꯝ ꯑꯗꯨꯗ ꯀꯔꯤ ꯊꯣꯡꯒꯗꯒꯦ ꯅꯠꯇ꯭ꯔꯒ ꯀꯔꯤ ꯃꯊꯦꯜ ꯁꯦꯝꯒꯗꯒꯦ ꯍꯥꯏꯕ ꯑꯁꯤ ꯂꯦꯞꯀꯜꯂꯤ ꯃꯤꯌꯥꯝ ꯄꯨꯟꯕ ꯌꯨꯝꯗꯗꯤ ꯃꯤꯁꯤꯡ ꯌꯥꯝꯕꯅ ꯃꯔꯝ ꯑꯣꯏꯔꯒ ꯃꯊꯦꯜ ꯂꯨꯛꯀꯣꯏ ꯌꯥꯝ ꯁꯦꯝꯒꯜꯂꯤ ꯁꯦꯝ ꯁꯥꯔꯤꯕ ꯃꯊꯦꯜ ꯑꯗꯨ ꯌꯨꯝꯗꯨꯗ ꯂꯩꯔꯤꯕ ꯑꯍꯜ ꯅꯠꯇ꯭ꯔꯒ ꯑꯉꯥꯡꯁꯤꯡꯒꯤ ꯑꯄꯥꯝ ꯑꯄꯥꯝꯕ ꯃꯥꯒꯤ ꯃꯣꯠꯀꯤ ꯃꯇꯨꯡꯏꯟꯅ ꯆꯥꯅꯤꯡꯕ ꯌꯦꯟꯁꯥꯡ ꯊꯣꯡꯕ ꯊꯥꯛꯄ ꯏꯃꯨꯡꯁꯨ ꯌꯥꯎꯏ ꯆꯥꯛꯈꯨꯝ ꯄꯨꯟꯕꯗ ꯑꯩꯈꯣꯏꯗ ꯅꯨꯡꯁꯤꯅꯕꯁꯨ ꯍꯦꯟꯒꯠꯍꯜꯂꯤ ꯃꯁꯤꯅ ꯑꯩꯈꯣꯏꯗ ꯅꯨꯡꯁꯤꯕꯒꯤ ꯃꯔꯤ ꯑꯃꯁꯨ ꯍꯦꯟꯅ ꯍꯥꯞꯄꯤ ꯍꯦꯟ ꯆꯥꯛꯈꯨꯝ ꯑꯃꯗ ꯄꯨꯟꯅ ꯂꯩꯔꯕꯗꯤ ꯑꯉꯝ ꯑꯉꯝꯕ ꯃꯇꯦꯡ ꯄꯥꯡꯁꯤꯟꯅꯗꯨꯅ ꯌꯨꯝꯗꯨꯗ ꯊꯣꯡ ꯊꯥꯛꯂꯤꯕ ꯅꯨꯄꯤ ꯑꯣꯏꯕꯤꯁꯤꯡꯗꯁꯨ ꯊꯕꯛ ꯌꯥꯝꯍꯟꯗꯦ ꯃꯈꯣꯏꯗ ꯃꯇꯦꯡ ꯄꯥꯡꯁꯤꯟꯕꯒꯤ ꯃꯇꯨꯡꯏꯟꯅ ꯊꯕꯛꯁꯨ ꯌꯥꯝꯍꯟꯗꯦ ꯑꯩꯈꯣꯏ ꯄꯨꯟꯅ ꯅꯨꯡꯇꯤꯒꯤ ꯊꯦꯡꯅꯔꯛꯄ ꯑꯦꯛꯁꯄꯤꯔꯤꯌꯦꯟꯁ ꯁꯤꯌꯔꯔꯤꯡ ꯇꯧꯗꯨꯅ ꯌꯨꯝ ꯑꯗꯨꯗ ꯅꯨꯡꯁꯤꯅꯕ ꯍꯦꯟꯒꯠꯍꯜꯂꯤ ꯅꯨꯡꯁꯤꯅꯕ ꯍꯦꯟꯒꯠꯍꯟꯕꯇ ꯅꯠꯇꯅ ꯄꯨꯟꯅ ꯂꯩꯕ ꯄꯨꯟꯅ ꯆꯥꯕ ꯌꯨꯝ ꯍꯥꯏꯕꯁꯦ ꯃꯇꯝ ꯄꯨꯝꯅꯃꯛꯇ ꯆꯥꯎꯈꯠꯄꯒꯤ ꯂꯝꯕꯤꯗ ꯋꯥꯔꯤ ꯁꯥꯕ ꯅꯠꯇ꯭ꯔꯒ ꯆꯥꯎꯈꯠ ꯊꯧꯔꯥꯡꯗ ꯄꯨꯟꯅ ꯋꯥꯔꯤ ꯋꯇꯥꯏ ꯇꯧꯕꯅ ꯑꯍꯜꯂꯃꯟ ꯑꯉꯥꯡꯁꯤꯡ ꯄꯨꯟꯅ ꯑꯦꯛꯁꯄꯤꯔꯤꯌꯦꯟꯁ ꯃꯥꯒꯤ ꯃꯥꯒꯤ ꯁꯤꯌꯔꯔꯤꯡ ꯇꯧꯗꯨꯅ ꯅꯨꯡꯁꯤꯅꯕ ꯍꯦꯟꯒꯠꯍꯟꯕꯇ ꯅꯠꯇꯅ ꯆꯥꯎꯈꯠꯂꯝꯕꯤꯗ ꯆꯥꯎꯈꯠꯄꯒꯤ ꯁꯃꯥꯖ ꯑꯃꯁꯨ ꯄꯨꯔꯛꯏ